ꯑꯩꯅ ꯈ꯭ꯋꯥꯏꯗꯒꯤ ꯍꯦꯟꯅ ꯌꯥꯝꯅ ꯃꯔꯨ ꯍꯥꯏꯗꯤ ꯌꯥꯝꯅ ꯑꯀꯛꯅꯅ ꯑꯩꯅ ꯌꯦꯛꯈꯤꯕꯁꯦ ꯑꯩꯈꯣꯏꯒꯤ ꯆꯤꯡ ꯄꯥꯠ ꯇꯨꯔꯦꯜꯒꯨꯝꯕꯁꯦ ꯌꯦꯛꯄꯁꯦ ꯌꯥꯝꯅ ꯄꯥꯝꯃꯦ ꯑꯗꯨꯒ ꯑꯩꯒꯤ ꯏꯃꯥ ꯏꯄꯥꯅꯁꯨ ꯍꯦꯛ ꯌꯦꯡꯕ ꯃꯇꯝꯗ ꯑꯦ ꯁꯤ ꯐꯖꯩꯌꯦ ꯅꯪꯒꯤꯁꯤꯅ ꯈꯤꯛꯇꯪ ꯑꯁꯣꯏꯕ ꯌꯥꯎ ꯇꯥꯔꯒꯁꯨ ꯑꯦ ꯅꯪ ꯁꯤ ꯁꯣꯏꯔꯦ ꯁꯤꯃ ꯍꯥꯞꯆꯜꯤꯂꯣ ꯈꯣꯠꯂꯣ ꯑꯗꯨꯃꯥꯏꯅ ꯍꯥꯞꯄꯤꯌꯦ ꯑꯗꯨꯒ ꯍꯥꯏꯗꯤ ꯁꯤꯒꯤ ꯐꯤꯗꯕꯦꯛ ꯄꯤꯌꯨ ꯍꯥꯏꯔꯒꯗꯤ ꯄꯦꯟꯇꯤꯡ ꯗ꯭ꯔꯣꯋꯤꯡꯒꯨꯝꯕ ꯌꯦꯛꯄꯁꯦ ꯍꯦꯟꯅ ꯌꯥꯝ ꯀꯥꯟꯅꯩ ꯍꯥꯏꯅ ꯍꯥꯏꯅꯤꯡꯉꯦ